ꯑꯩꯈꯣꯏꯒꯤ ꯑꯩꯈꯣꯏꯒꯤ

ꯈꯨꯟ ꯑꯁꯦ ꯑꯩꯈꯣꯏ ꯈꯨꯟ ꯑꯁꯦ ꯑꯩꯒꯤ ꯕ꯭ꯔꯗꯔ ꯕ꯭ꯔꯗꯔ ꯑꯃ ꯂꯩꯌꯦ ꯃꯥꯁꯦ ꯗꯤꯜꯍꯤꯗꯒꯤ ꯑꯥꯏ ꯑꯦꯁ ꯑꯦꯜ ꯏꯟꯗꯤꯌꯟ ꯁꯨꯄꯔ ꯂꯤꯛꯀꯤ ꯐꯨꯠꯕꯣꯜꯗ ꯁꯥꯟꯅꯔꯦ ꯃꯥꯁꯦ ꯑꯩꯈꯣꯏ ꯈꯨꯟꯅ ꯗꯔꯀꯥꯔ ꯂꯩꯔꯤꯕ ꯄ꯭ꯂꯦꯌꯔꯁ ꯑꯃꯅꯤ ꯃꯥꯁꯦ ꯐꯤꯖꯤꯀꯦꯜꯁꯦ ꯌꯥꯝ ꯐꯩ ꯑꯗꯨꯒ ꯃꯥꯅ ꯍꯧꯖꯤꯛ ꯑꯩꯈꯣꯏ ꯈꯨꯟꯗ ꯌꯥꯝ ꯃꯩꯒꯤ ꯍꯤꯁꯇꯔꯤ ꯃꯣꯏꯒꯤ ꯍꯤꯁꯇꯔꯤꯁꯦ ꯌꯥꯝ ꯊꯝꯕꯤꯔꯒ ꯃꯥꯁꯦ ꯍꯧꯖꯤꯛꯁꯦ ꯀꯣꯁ ꯑꯃ ꯇꯧꯔ ꯂꯩꯌꯦ